ꯑꯩꯅ ꯐꯥꯔꯝ ꯑꯁꯤ ꯑꯌꯨꯛ ꯑꯉꯟꯕ ꯃꯇꯝꯗ ꯋꯥꯛꯀꯤꯡ ꯑꯣꯏꯅ ꯑꯗꯨꯝ ꯅꯨꯃꯤꯠ ꯆꯨꯞꯄ ꯑꯃ ꯆꯠꯆꯩ ꯐꯥꯔꯝꯁꯤꯗ ꯆꯠꯄꯅ ꯑꯌꯨꯛ ꯉꯟꯅ ꯆꯠꯄ ꯑꯁꯤꯅ ꯃꯐꯝꯁꯤꯗ ꯑꯀꯣꯏꯕꯒꯤ ꯐꯤꯕꯝ ꯌꯦꯡꯕꯁꯤꯅ ꯍꯛꯆꯥꯡꯗ ꯌꯥꯝ ꯅꯨꯡꯉꯥꯏꯕꯁꯨ ꯑꯣꯏꯍꯜꯂꯤ ꯑꯗꯨꯒ ꯃꯐꯝꯁꯤꯗ ꯑꯩꯅ ꯂꯩꯔꯤꯕ ꯑꯀꯣꯏꯕꯒꯤ ꯀꯩꯅꯣ ꯑꯁꯪꯕ ꯃꯌꯥꯝ ꯑꯁꯤ ꯌꯦꯡꯕꯅ ꯑꯩꯉꯣꯟꯗ ꯃꯤꯠ ꯅꯥꯗꯁꯨ ꯌꯥꯝ ꯀꯥꯟꯅꯕ ꯑꯣꯏꯍꯜꯂꯤ ꯑꯃꯁꯨꯡ ꯍꯛꯁꯦꯜꯒꯤ ꯂꯝꯗꯁꯨ ꯌꯥꯝꯅ ꯑꯩꯈꯣꯏꯗ ꯌꯥꯝ ꯑꯐꯕ ꯅꯨꯡꯁꯤꯠ ꯅꯨꯡꯁꯥ ꯑꯐꯕ ꯐꯪꯗꯨꯅ ꯃꯐꯝ ꯑꯁꯤꯗ ꯆꯠꯄꯁꯤꯅ ꯑꯩꯉꯣꯟꯗ ꯌꯥꯝ ꯅꯨꯡꯉꯥꯏꯕ ꯍꯥꯏꯕꯗꯣ ꯑꯣꯏꯍꯜꯂꯤ